ꯍꯂꯣ ꯑꯣ ꯚꯥꯏ ꯀꯌꯥꯝ ꯎꯝ ꯀꯌꯥꯝ ꯀꯔꯝ ꯀꯔꯝ ꯇꯧꯔꯤꯒꯦ ꯅꯨꯡꯉꯥꯏꯔꯤꯕꯣ ꯎꯝ ꯌꯥꯏꯅꯦ ꯑꯗꯨꯃꯥꯏ ꯍꯥꯏꯌꯨ ꯄꯨꯡ ꯀꯌꯥꯗ ꯊꯦꯡꯅꯁꯤꯒꯦ ꯚꯥꯏꯕꯣ ꯌꯥꯏꯅꯦ ꯑꯗꯣ ꯄꯨꯡ ꯄꯨꯡ ꯑꯅꯤ ꯑꯗꯨꯃꯥꯏꯅ ꯊꯦꯡꯅꯁꯦꯕꯥ ꯌꯥꯏꯌꯦ ꯑꯗꯣ ꯅꯣꯏꯁꯦ ꯀꯗꯥꯏ ꯋꯥꯏꯗꯅꯣ ꯑꯦꯛꯖꯦꯛꯂꯤ

ꯑꯥꯎ ꯍꯣ ꯌꯥꯏ ꯑꯗꯣ ꯄꯥꯔꯇꯤ ꯑꯣꯏꯅ ꯇꯧꯔꯁꯤꯅꯦ ꯑꯜ ꯍꯌꯥꯠꯇ ꯑꯣ ꯐꯔꯦ ꯐꯔꯦ ꯄꯨꯂꯞ ꯆꯠꯃꯤꯟꯅꯔꯣꯁꯤ